ꯑꯩ ꯍꯣꯏ ꯑꯩ ꯐꯨꯠꯕꯣꯜ ꯁꯥꯟꯅꯕ ꯌꯥꯝꯅ ꯄꯥꯝꯖꯔꯛꯏ ꯑꯩꯅ ꯑꯉꯥꯡ ꯑꯣꯏꯔꯤꯉꯩ ꯃꯇꯝꯗꯒꯤ ꯐꯨꯠꯕꯣꯜ ꯑꯁꯤ ꯌꯥꯝꯅ ꯊꯋꯥꯏ ꯌꯥꯎꯅ ꯄꯥꯝꯅ ꯁꯥꯟꯅꯖꯔꯛꯈꯤ ꯑꯩꯅ ꯈ꯭ꯋꯥꯏꯗꯒꯤ ꯄꯥꯝꯖꯅ ꯐꯨꯠꯕꯣꯜ ꯃꯥꯂꯦꯝꯒꯤ ꯊꯥꯛꯇ ꯄꯥꯝꯖꯅ ꯄꯥꯝꯖꯅ ꯁꯥꯟꯅꯕꯤꯔꯤꯕ ꯍꯧꯖꯤꯛ ꯃꯦꯁꯁꯤ ꯑꯩ ꯑꯩꯒꯤ ꯌꯥꯝꯅ ꯃꯥꯏ ꯐꯦꯚꯣꯔꯥꯏꯠ ꯐꯨꯠꯕꯣꯜ ꯄ꯭ꯂꯦꯌꯔꯅꯤ ꯃꯍꯥꯛꯀꯤ ꯃꯇꯧ ꯇꯝꯃꯒ ꯑꯩ ꯌꯥꯝ ꯄꯥꯝꯅ ꯁꯥꯟꯅꯖꯔꯛꯈꯤ ꯀ꯭ꯂꯕꯀꯤ ꯇꯣꯔꯅꯥꯃꯦꯟ ꯀꯌꯥꯃꯗꯁꯨ ꯑꯩ ꯌꯥꯝꯅ ꯊꯋꯥꯏ ꯌꯥꯎꯅ ꯁꯥꯟꯅꯖꯔꯛꯈꯤ ꯑꯩ ꯃꯦꯗꯜ ꯀꯌꯥ ꯑꯃ ꯐꯪꯕ ꯉꯝꯖꯔꯛꯈꯤ ꯑꯩꯒꯤ ꯁꯥꯟꯅꯕ ꯃꯇꯝꯗꯁꯨ ꯑꯩꯈꯣꯏꯒꯤ ꯏꯃꯥ ꯕꯕꯥꯅ ꯌꯥꯝꯅ ꯁꯞꯄꯣꯔꯠ ꯇꯧꯔ ꯁꯥꯟꯅꯕꯤꯔꯛꯈꯤ ꯑꯗꯨꯕꯨ ꯂꯥꯏꯕꯛ ꯊꯤꯕꯗꯤ ꯑꯩꯅ ꯏꯟꯗꯤꯌꯥꯒꯤ ꯑꯣꯏꯕ ꯁꯦꯂꯦꯛꯁꯟ ꯑꯃ ꯆꯠꯄ ꯃꯇꯝꯗ ꯑꯩ ꯏꯁꯥꯒꯤ ꯈꯣꯡ ꯑꯁꯤ ꯌꯥꯈꯤꯗꯕꯗꯒꯤ ꯃꯇꯝ ꯀꯌꯥ ꯃꯇꯝ ꯁꯥꯡꯅ ꯑꯩ ꯁꯥꯟꯅꯕ ꯉꯝꯖꯈꯤꯗ꯭ꯔꯦ ꯑꯗꯨꯐꯧ ꯑꯗꯨ ꯐꯥꯎꯕ ꯑꯩ ꯍꯧꯖꯤꯛ ꯐꯥꯎꯕ ꯐꯨꯠꯕꯣꯜ ꯍꯥꯏꯕꯁꯤꯗꯤ ꯑꯩ ꯑꯉꯥꯡ ꯑꯣꯏꯔꯤꯉꯩ ꯃꯇꯝꯗ ꯌꯥꯝ ꯄꯥꯝꯃ ꯍꯧꯖꯔꯛꯈꯤꯕꯅꯤꯅ ꯍꯧꯖꯤꯛꯐꯥꯎꯕ ꯑꯩ ꯁꯞꯄꯣꯔꯠ ꯇꯧꯖꯔꯤ ꯑꯩꯒꯤ ꯄꯥꯝꯕ ꯀ꯭ꯂꯕ ꯕꯥꯔꯁꯦꯂꯣꯅꯥ ꯉꯁꯤ ꯐꯥꯎꯕ ꯑꯩ ꯊꯃꯣꯏꯅꯨꯡꯗ ꯄꯥꯝꯖꯅ ꯂꯩꯖꯔꯤ ꯑꯗꯨꯗ ꯌꯥꯝꯅ ꯕꯥꯔꯁꯦꯂꯣꯅꯥꯗ ꯊꯋꯥꯏ ꯍꯛꯆꯥꯡ ꯌꯥꯎꯅ ꯁꯥꯟꯅꯕꯤꯔꯝꯕ ꯑꯩꯒꯤ ꯌꯥꯝꯅ ꯐꯦꯚꯣꯔꯥꯏꯠ ꯄ꯭ꯂꯦꯌꯔ ꯂꯥꯌꯣꯅꯦꯜ ꯃꯦꯁꯁꯤ ꯃꯍꯥꯛꯅ ꯍꯟꯗꯛꯀꯤ ꯋꯔꯜ ꯀꯞ ꯑꯔꯖꯦꯟꯇꯤꯅꯥ ꯑꯥꯔꯖꯦꯟꯇꯤꯅꯥꯅ ꯂꯧꯔꯛꯈꯤꯕꯗꯨ ꯌꯥꯝ ꯆꯥꯎꯊꯣꯛ ꯆꯅꯤꯡꯉꯥꯏ ꯑꯣꯏ ꯐꯨꯠꯕꯣꯜ ꯐꯨꯠꯕꯣꯜ ꯍꯥꯏꯕ ꯃꯁꯥꯟꯅ ꯑꯁꯤꯗ ꯑꯩꯅ ꯌꯥꯝꯅ ꯄꯥꯝꯖꯈꯤꯕꯒꯤ ꯃꯔꯝꯗꯤ ꯃꯁꯤꯗ ꯌꯥꯝꯅ ꯈꯥꯡꯕ ꯀꯟꯕ ꯅꯨꯄꯥ ꯊꯣꯛꯄ ꯃꯁꯥꯟꯅ ꯑꯁꯤ ꯎꯕꯗ ꯑꯩꯗꯤ ꯌꯥꯝꯅ ꯄꯥꯝꯅ ꯁꯥꯟꯅꯖꯈꯤꯕꯅꯤ ꯑꯗꯨꯕꯨ ꯑꯩ ꯂꯥꯏꯕꯛ ꯊꯤꯕꯗꯗꯤ ꯑꯩꯒꯤ ꯗ꯭ꯔꯤꯝꯁꯤꯗꯤ ꯃꯄꯨꯡ ꯐꯥꯕ ꯉꯝꯖꯈꯤꯗ꯭ꯔꯦ ꯑꯗꯨꯕꯨ ꯑꯩ ꯂꯩꯀꯥꯏꯒꯤ ꯇꯧꯔꯛꯄ ꯐꯨꯠꯕꯣꯜ ꯇꯣꯔꯅꯃꯦꯟ ꯑꯗꯒꯤ ꯃꯅꯤꯄꯨꯔꯒꯤ ꯑꯣꯏꯅ ꯁꯤꯜꯂꯛꯄ ꯏꯟꯗꯤꯌꯥꯒꯤ ꯑꯣꯏꯅ ꯁꯤꯜꯂꯛꯄ ꯑꯩ ꯌꯥꯝ ꯊꯋꯥꯏ ꯇꯥꯅ ꯌꯦꯡꯖꯩ ꯃꯥꯂꯦꯝꯒꯤ ꯊꯥꯛꯇ ꯐꯥꯎꯔ ꯐꯥꯎꯔꯕ ꯄ꯭ꯂꯦꯌꯔꯁꯤꯡꯕꯨ ꯑꯩ ꯌꯥꯝꯅ ꯊꯋꯥꯏ ꯇꯥꯅ ꯌꯦꯡꯖꯩ ꯑꯩꯅ ꯄꯥꯝꯖꯕ ꯃꯦꯁꯁꯤꯅ ꯍꯦꯟꯅ ꯑꯃꯨꯛꯀ ꯍꯦꯟꯅ ꯊꯋꯥꯏ ꯌꯥꯎꯅ ꯌꯦꯡꯖꯩ ꯃꯔꯝ ꯑꯁꯤꯅ ꯑꯩ ꯐꯨꯠꯕꯣꯜꯁꯤ ꯐꯨꯠꯕꯣꯜ ꯐꯨꯠꯕꯣꯜꯁꯤꯗꯒꯤ ꯑꯩ ꯄꯨꯟꯁꯤꯁꯤ ꯄꯨꯟꯁꯤ ꯆꯨꯞꯄꯅ ꯂꯩꯔꯤꯕ ꯃꯈꯩ ꯐꯨꯠꯕꯣꯜꯁꯤꯗꯗꯤ ꯑꯩ ꯌꯥꯝꯅ ꯊꯋꯥꯏ ꯌꯥꯎꯅ ꯌꯦꯡꯖꯈꯤꯅꯤ ꯑꯗꯨꯒ ꯁꯞꯄꯣꯔꯠꯁꯨ ꯇꯧꯖꯈꯤꯅꯤ ꯑꯄꯥꯝꯕ ꯃꯈꯩ ꯑꯩꯅ ꯄꯥꯝꯃꯝꯕꯗꯨ ꯌꯧꯒꯗ꯭ꯔꯒꯁꯨ ꯂꯩꯔꯤꯕ ꯄ꯭ꯂꯦꯌꯔꯁꯤꯡꯕꯨ ꯁꯞꯄꯣꯔꯠ ꯇꯧꯕ ꯑꯣꯏꯅ ꯑꯩ ꯐꯨꯠꯕꯣꯜ ꯑꯁꯤꯕꯨ ꯌꯥꯝ ꯊꯋꯥꯏ ꯌꯥꯎꯅ ꯌꯦꯡꯖꯒꯅꯤ ꯑꯗꯨꯕꯨ ꯐꯨꯠꯕꯣꯜ ꯑꯁꯤꯕꯨ ꯌꯥꯝ ꯊꯋꯥꯏ ꯌꯥꯎꯅ ꯁꯧꯒꯠꯆꯒꯅꯤ ꯐꯨꯠꯕꯣꯜ ꯍꯥꯏꯕ ꯍꯥꯏꯕ ꯃꯁꯥꯟꯅ ꯑꯁꯤ ꯑꯩꯒꯤꯗꯤ ꯌꯥꯝꯅ ꯇꯠꯅ ꯊꯥꯅ ꯌꯥꯗ꯭ꯔꯕ ꯃꯁꯥꯟꯅ ꯑꯩꯅ ꯄꯥꯝꯖꯕ ꯑꯩꯅ ꯃꯥꯒꯤ ꯑꯩꯒꯤ ꯗ꯭ꯔꯤꯝꯗ ꯑꯣꯏꯕ ꯐꯪꯍꯧꯗ꯭ꯔꯒꯁꯨ ꯑꯩꯒꯤ ꯗ꯭ꯔꯤꯝꯗꯨꯕꯨꯅꯤ